ꯑ ꯊꯣꯅꯤꯔꯣ ꯇꯥꯕ꯭ꯔꯣ ꯊꯣꯅꯤ ꯃꯥꯅꯦ

ꯆꯥꯔꯦ ꯀꯔꯤ ꯃꯊꯦꯜ ꯆꯥꯔꯒꯦ ꯑꯣ ꯌꯥꯝ ꯑꯍꯥꯎꯕꯅꯤꯅꯦ ꯑꯗꯨꯗꯤ ꯑꯩꯁꯨ ꯍꯪꯒꯥꯝ ꯊꯣꯡꯕ ꯆꯥꯏꯅꯦ ꯅꯪ ꯐꯣꯟ ꯇꯧꯔꯛꯏꯁꯤ ꯀꯔꯤ ꯂꯩꯔꯒꯦ ꯑꯣ ꯅꯪꯅ ꯉꯔꯥꯡ ꯁ꯭ꯄꯣꯔꯠꯀꯤ ꯃꯔꯝꯗ ꯍꯥꯏꯅꯁꯤ ꯍꯥꯏꯕꯗꯨꯔꯣ ꯑꯣ ꯃꯈꯣꯏ ꯑꯁꯤ ꯍꯥꯏ ꯁ꯭ꯀꯨꯜ ꯂꯝꯄꯥꯛꯇ ꯐꯨꯠꯕꯣꯜ ꯇꯧꯏ ꯍꯥꯏꯕ꯭ꯔꯣ ꯅꯪ ꯐꯨꯠꯕꯣꯜ ꯍꯩꯕ꯭ꯔꯣ ꯑꯣ ꯀꯌꯥꯔꯛꯀꯗꯤ ꯁꯥꯟꯅꯕꯤꯔꯒꯦ ꯇꯤꯝ ꯀꯛꯆꯤꯡ ꯈꯨꯅꯧꯒꯤ ꯇꯤꯝ ꯑꯣꯏꯅ ꯑꯗꯨꯝ ꯁꯦꯝꯃꯒ ꯁꯥꯟꯅꯕ꯭ꯔꯥ ꯀꯃꯥꯏꯅ ꯁꯦꯝꯃꯒ ꯁꯥꯟꯅꯒꯦ ꯑꯣ ꯅꯨꯡꯉꯥꯏꯕ꯭ꯔꯣ ꯀꯃꯥꯏꯅ ꯇꯧꯒꯦ ꯐꯨꯠꯕꯣꯜ ꯁꯥꯟꯅꯕꯁꯤꯕꯣ ꯑꯇꯩ ꯀꯔꯤ ꯀꯔꯤ ꯁ꯭ꯄꯣꯔꯠꯇꯤ ꯈꯪꯕ ꯂꯩꯒꯦ ꯃꯃꯤꯡ ꯀ꯭ꯔꯤꯀꯦꯠ ꯂꯩ ꯀ꯭ꯔꯤꯀꯦꯠꯁꯨ ꯑꯗꯨꯝ ꯁꯥꯟꯅꯩꯗꯅ ꯏꯟꯗꯤꯌꯥꯗꯗꯤ ꯀꯕꯥꯗꯤꯒꯗꯤ ꯁꯥꯟꯅꯕꯤꯔꯕꯣ ꯑꯣ ꯑꯇꯩ ꯀꯔꯤ ꯀꯔꯤ ꯒꯦꯝꯒ ꯀꯔꯤ ꯁꯥꯟꯅꯕ ꯂꯩꯔꯒꯦ ꯑꯣ ꯑꯣ ꯑꯥꯔꯆꯔꯤꯁꯤꯁꯨ ꯅꯨꯄꯤꯅ ꯁꯥꯟꯅꯕꯗꯤ ꯌꯥꯝꯅ ꯀꯔꯤ ꯍꯥꯏꯅꯤ ꯂꯦꯝꯕ ꯃꯁꯥꯟꯅ ꯑꯃꯅꯤ ꯑꯥꯔꯆꯥꯔꯤꯗꯤ ꯑꯗꯨꯝ ꯐꯖꯅ ꯀꯥꯞꯄꯤꯕ꯭ꯔ

ꯑꯣ ꯑꯇꯩꯗꯤ

ꯅꯪꯗꯤ ꯌꯥꯝ ꯁꯥꯟꯅꯔꯝꯃꯤ ꯖꯥꯠꯅꯤꯅꯦ ꯑꯩꯗꯤ ꯀꯌꯥꯕꯨ ꯁꯥꯟꯅꯗꯦ ꯇꯧꯔꯤꯁꯦ ꯑꯩꯗꯤ ꯗꯦꯠꯃꯤꯟꯇꯟꯒꯨꯝꯕ ꯈꯔ ꯁꯥꯟꯅꯩ ꯎꯝ ꯁꯥꯟꯅꯕ ꯆꯠꯁꯦ ꯍꯥꯏꯕ꯭ꯔꯣ ꯍꯟꯗꯛ ꯁꯟꯗꯦ ꯁꯟꯗꯦꯁꯦ ꯍꯥꯡꯉ ꯀꯥꯟꯗ ꯁ꯭ꯄꯣꯔꯠ ꯃꯈꯜ ꯃꯈꯜ ꯏꯁꯥꯁꯨ ꯐꯕ ꯁꯥꯟꯅꯕ ꯍꯥꯏꯁꯤꯀꯣ ꯅꯪ ꯄꯨꯡ ꯀꯌꯥ ꯑꯗ꯭ꯋꯥꯏꯃꯨꯛꯇ ꯍꯥꯡꯒꯦ ꯑꯗꯨꯝ ꯆꯠꯁꯤꯅꯦ ꯉꯁꯤ ꯁꯟꯗꯦ ꯑꯣꯏꯔꯤꯉꯩꯁꯤꯗ ꯆꯠꯍꯧꯔꯁꯦ ꯑꯣ ꯑꯗꯨꯗꯤ ꯍꯣꯔꯦꯟ ꯄꯨꯡ ꯃꯔꯤ ꯑꯗ꯭ꯋꯥꯏꯗ ꯊꯣꯛꯂꯛꯑꯣꯀꯣ ꯎꯝ ꯍꯣꯏ ꯍꯣꯏ